ꯌꯥꯎꯈ꯭ꯔꯦ ꯑꯩꯅ ꯆꯠꯈꯤꯕ ꯖꯔꯅꯤ ꯑꯃ ꯌꯥꯝꯅ ꯅꯨꯉꯥꯏꯁꯨ ꯅꯨꯉꯥꯏ ꯑꯃꯔꯣꯝꯗ ꯌꯥꯝꯅꯁꯨ ꯅꯨꯉꯥꯏꯈꯤꯗꯦ ꯍꯥꯏꯔꯤꯕ ꯖ꯭ꯔꯅꯤ ꯑꯗꯨꯒꯤ ꯃꯇꯥꯡꯗ ꯑꯩ ꯑꯗꯨꯝ ꯈꯔ ꯁꯤꯌꯥꯔ ꯇꯧꯖꯔꯛꯀꯦ ꯑꯩꯒꯤ ꯂꯩꯐꯝꯁꯤ ꯃꯣꯔꯦꯅꯤ ꯑꯩꯒꯤ ꯂꯩꯐꯝꯗꯒꯤ ꯑꯩꯅ ꯅꯣꯡꯃ ꯒꯣꯋꯥꯗ ꯆꯠꯀꯦ ꯍꯥꯏꯅ ꯆꯠꯈꯤ ꯒꯣꯋꯥꯗ ꯑꯩꯒꯤ ꯏꯃꯥꯟꯅꯕ ꯑꯃ ꯑꯩꯒ ꯌꯥꯝꯅ ꯂꯨꯅ ꯇꯤꯟꯅꯔꯛꯄ ꯑꯩꯒꯤ ꯄꯨꯟꯁꯤꯗ ꯌꯥꯝꯅ ꯂꯨꯅ ꯇꯤꯟꯅꯔꯛꯄ ꯑꯩꯒ ꯀ꯭ꯂꯥꯁꯃꯦꯠꯁꯨ ꯑꯣꯏꯔꯛꯄ ꯃꯤꯑꯣꯏ ꯑꯃꯈꯛ ꯒꯣꯋꯥꯗ ꯂꯩ ꯒꯣꯋꯥꯒꯤ ꯃꯐꯝ ꯑꯃꯗ ꯂꯩ ꯍꯥꯏꯔꯤꯕ ꯃꯐꯝ ꯗꯨꯗ ꯂꯩꯔꯤꯉꯩ ꯃꯇꯝꯗꯨꯗ ꯑꯩꯅ ꯃꯅꯥꯛꯇ ꯆꯠꯇ꯭ꯔꯤꯉꯩ ꯃꯇꯝꯗꯨꯗ ꯃꯍꯥꯛꯀ ꯑꯩꯒ ꯃꯣꯕꯥꯏꯜ ꯐꯣꯟꯒꯤ ꯈꯨꯊꯥꯡꯗ ꯑꯃꯗꯤ ꯕꯤꯗꯤꯌꯣ ꯀꯣꯜꯒꯤ ꯈꯨꯊꯥꯡꯗ ꯋꯥꯔꯤ ꯁꯥꯟꯅꯈꯤ ꯃꯐꯝꯗꯨꯒꯤ ꯑꯦꯠꯃꯣꯁꯐꯦꯌꯥꯔꯒꯤ ꯃꯇꯥꯡꯗ ꯎꯠꯂꯛꯄ ꯃꯔꯝ ꯑꯣꯏꯔꯒ ꯑꯩꯒꯤ ꯊꯃꯣꯏꯗ ꯃꯐꯝꯗꯨꯗ ꯆꯠꯅꯤꯡꯕꯒꯤ ꯑꯄꯥꯝꯕ ꯐꯥꯎꯈꯤ ꯃꯐꯝꯗꯨꯗ ꯆꯠꯅꯤꯡꯕꯒꯤ ꯑꯄꯥꯝꯕ ꯐꯥꯎꯕꯅ ꯃꯔꯝ ꯑꯣꯏꯔꯒ ꯑꯩ ꯃꯐꯝ ꯑꯗꯨꯗ ꯌꯥꯝꯅ ꯊꯨꯅ ꯌꯥꯡꯅ ꯆꯠꯅꯤꯡꯕꯒꯤ ꯑꯄꯥꯝꯕꯗꯤ ꯑꯩꯒꯤ ꯊꯃꯣꯏꯗ ꯐꯥꯎꯈꯤ ꯑꯗꯨꯕꯨ ꯍꯦꯛꯇꯃꯛ ꯆꯠꯄꯗꯤ ꯉꯝꯈꯤꯗꯦ ꯃꯇꯝ ꯈꯔ ꯂꯩꯔꯒ ꯑꯩꯅ ꯅꯤꯡꯖꯕꯗꯣ ꯑꯗꯨꯒꯤ ꯃꯇꯨꯡ ꯏꯟꯅ ꯑꯩꯕꯨ ꯆꯠꯄꯒꯤ ꯇꯟꯖꯥ ꯑꯃꯅ ꯑꯩꯕꯨ ꯁꯦꯝꯕꯤꯔꯤꯕ ꯃꯄꯨꯅ ꯄꯤꯔꯛꯈꯤ ꯍꯥꯏꯔꯤꯕ ꯇꯟꯖꯥ ꯑꯁꯤ ꯆꯠꯄ ꯃꯇꯝꯗ ꯑꯩ ꯌꯨꯝꯗꯒꯤ ꯏꯃꯥꯟꯅꯕꯗꯨꯒꯤ ꯃꯅꯥꯛꯇ ꯂꯥꯛꯑꯒꯦ ꯍꯥꯏꯔꯒ ꯄꯥꯎ ꯐꯥꯎꯅꯔꯒ ꯑꯩ ꯂꯥꯛꯈꯤ ꯃꯣꯔꯦꯗꯒꯤ ꯏꯝꯐꯥꯜ ꯇꯥꯟꯅ ꯂꯥꯛꯄꯗ ꯃꯇꯝꯗꯨꯗ ꯑꯩ ꯏꯃꯥꯟꯅꯕꯁꯤꯡꯒꯤ ꯃꯌꯥꯝꯕ ꯑꯃꯒꯤ ꯒꯥꯔꯤ ꯕꯦꯟꯗ ꯌꯥꯎꯔꯛꯈꯤ ꯍꯥꯏꯔꯤꯕ ꯕꯦꯜ ꯑꯗꯨ ꯃꯣꯔꯦꯒꯤ ꯄꯣꯠ ꯆꯩ ꯍꯣꯟꯇꯣꯛ ꯍꯣꯟꯖꯤꯟ ꯇꯧꯕ ꯑꯣꯏꯕꯅ ꯃꯔꯝ ꯆꯥꯕ ꯁꯤꯠ ꯂꯩꯇꯕꯗꯒꯤ ꯃꯍꯥꯛꯀ ꯊꯪꯅꯅ ꯀꯦꯕꯜꯗ ꯐꯝꯈꯤ ꯑꯗꯨꯕꯨ ꯌꯥꯝꯅꯁꯨ ꯋꯥꯈꯤ ꯖꯔꯅꯤ ꯑꯗꯨ ꯏꯃꯥꯟꯅꯕꯗꯨ ꯎꯅꯤꯡꯕꯒꯤꯗꯃꯛꯇ ꯑꯩꯅ ꯋꯥꯔꯕꯁꯨ ꯋꯥꯅ ꯏꯝꯐꯥꯜꯗ ꯎꯆꯤꯟ ꯅꯥꯆꯤꯟꯅ ꯌꯧꯔꯛꯈꯤ ꯏꯝꯐꯥꯜꯒꯤ ꯀ꯭ꯂꯥꯏꯁꯤꯛ ꯍꯣꯇꯦꯜꯗ ꯑꯍꯤꯡꯗꯨꯃ ꯑꯩ ꯂꯦꯛꯑꯦ ꯅꯣꯡꯉꯥꯜꯂꯒ ꯗꯤꯃꯥꯄꯨꯔ ꯇꯥꯟꯅ ꯆꯠꯀꯗꯕꯅꯤ ꯗꯤꯃꯥꯄꯨꯔ ꯀꯥꯎꯟꯇꯔꯗꯒꯤ ꯇꯤꯛꯀꯦꯠꯀꯤ ꯋꯥ ꯍꯪꯅꯔꯦ ꯉꯁꯤ ꯅꯨꯃꯤꯗꯥꯡꯋꯥꯏꯔꯝꯒꯤꯗꯤ ꯑꯩ ꯒꯥꯔꯤ ꯂꯩꯇꯔꯦ ꯍꯌꯦꯡ ꯑꯌꯨꯛꯀꯤ ꯄꯨꯡ ꯅꯤꯄꯥꯜ ꯃꯈꯥꯏ ꯅꯤꯄꯥꯜ ꯃꯤꯅꯠ ꯅꯤꯐꯨꯃꯉꯥ ꯃꯥꯄꯜ ꯐꯥꯎꯕꯗ ꯊꯥꯒꯗꯕ ꯒꯥꯔꯤꯗꯤ ꯂꯩ ꯑꯗꯨꯕꯨ ꯑꯩꯅ ꯍꯥꯏꯖꯩ ꯀꯥꯎꯟꯇꯔꯗ ꯐꯔꯦ ꯑꯗꯨ ꯑꯣꯏꯕ ꯇꯥꯔꯒꯗꯤ ꯍꯌꯦꯡꯒꯤ ꯒꯥꯔꯤ ꯄꯨꯡ ꯃꯥꯄꯜ ꯐꯥꯎꯕꯒꯤ ꯃꯅꯨꯡꯗ ꯆꯠꯀꯗꯕ ꯒꯥꯔꯤ ꯑꯃꯗ ꯍꯦꯛꯇ ꯌꯥꯎꯖꯔꯒꯦ ꯇꯧꯕꯇꯕꯨ ꯑꯩꯒꯤ ꯋꯤꯟꯗꯣꯒ ꯇꯥꯏꯅꯕ ꯁꯤꯠ ꯑꯃꯇꯪ ꯄꯤꯕꯤꯌꯨ ꯄꯩꯁꯥ ꯀꯌꯥ ꯂꯧꯒꯗꯕꯅꯣ ꯁꯤꯠꯀꯤ ꯗꯤꯃꯥꯄꯨꯔ ꯐꯥꯎꯒꯤ ꯍꯥꯏ ꯃꯇꯝꯗꯨꯗ ꯀꯥꯎꯟꯇꯔꯒꯤ ꯃꯤꯅ ꯂꯨꯄꯥ ꯆꯥꯅꯤꯄꯥꯜ ꯄꯤꯌꯨ ꯍꯥꯏ ꯃꯇꯝꯗꯨꯗ ꯐꯔꯦ ꯍꯥꯏꯔꯒ ꯑꯩ ꯂꯨꯄꯥ ꯆꯥꯅꯤꯄꯥꯜ ꯄꯤ ꯆꯥꯅꯤꯄꯥꯜ ꯄꯤꯔꯕ ꯃꯇꯨꯡꯗ ꯑꯩ ꯐꯔꯦ ꯑꯗꯨꯗꯤ ꯍꯌꯦꯡ ꯄꯨꯡ ꯃꯥꯄꯜꯒ ꯃꯤꯅꯠ ꯅꯤꯐꯨꯃꯉꯥ ꯇꯥꯕ ꯃꯇꯝꯗ ꯂꯥꯛꯑꯣ ꯍꯥꯏꯅ ꯍꯥꯏꯕꯤꯔꯛꯈꯤ ꯄꯨꯡ ꯃꯥꯄꯜꯒꯤ ꯃꯃꯥꯡꯗ ꯆꯠꯄꯗꯤ ꯌꯥꯔꯔꯣꯏ ꯃꯥꯄꯜꯒꯤ ꯃꯤꯅꯠ ꯅꯤꯐꯨꯃꯉꯥ ꯇꯥꯕꯗꯨꯗ ꯁꯣꯏꯗꯅ ꯊꯨꯡꯉꯔꯣ ꯃꯇꯝꯗꯨꯗ ꯑꯩꯈꯣꯏ ꯒꯥꯔꯤ ꯁ꯭ꯇꯥꯔꯠ ꯇꯧꯕ ꯍꯧꯔꯅꯤ ꯍꯥꯏꯕꯤꯔꯛꯏ ꯐꯔꯦ ꯐꯔꯦ ꯍꯥꯏꯔꯒ ꯑꯩ ꯍꯟꯖꯤꯜꯂꯤ ꯑꯍꯤꯡꯗꯨꯃ ꯀ꯭ꯂꯥꯁꯁꯤꯛ ꯍꯣꯇꯦꯜꯗꯨꯗ ꯑꯩ ꯂꯦꯛꯈꯤ ꯇꯧꯕꯇꯕꯨ ꯑꯩꯒꯤ ꯋꯥꯈꯜꯗ ꯏꯃꯥꯟꯅꯕꯅ ꯉꯁꯥꯏ ꯎꯠꯂꯛꯈꯤꯕ ꯕꯤꯗꯤꯌꯣ ꯀꯣꯜꯗ ꯎꯠꯂꯛꯈꯤꯕ ꯃꯐꯝꯗꯨꯒꯤ ꯅꯨꯉꯥꯏꯕ ꯐꯖꯕ ꯑꯗꯨꯈꯛꯇꯪ ꯆꯤꯡꯁꯤꯜꯂꯒ ꯂꯩ ꯍꯣꯇꯦꯜꯗꯨꯗ ꯂꯩꯕꯒꯤ ꯑꯋꯥꯕ ꯅꯨꯉꯥꯏꯕ ꯀꯩꯁꯨ ꯈꯟꯗꯦ ꯇꯧꯕꯇꯕꯨ ꯍꯣꯇꯦꯜꯗꯨꯗ ꯂꯩꯔꯤꯕ ꯍꯣꯇꯦꯜꯗꯨꯒꯤ ꯔꯨꯝ ꯁꯦꯟꯅꯔꯤꯕ ꯔꯨꯃ ꯀ꯭ꯂꯤꯅ꯭ꯔ ꯑꯃꯗꯤ ꯍꯣꯇꯦꯜꯗꯨꯒꯤ ꯁꯦꯀꯨꯔꯤꯇꯤꯁꯤꯡꯅ ꯍꯪꯉꯛꯈꯤ ꯍꯣꯇꯦꯜ ꯑꯁꯤ ꯆꯥꯕ ꯊꯛꯄꯒꯤ ꯑꯌꯥꯕ ꯑꯣꯔꯗꯔ ꯇꯧꯒꯦ ꯍꯥꯏꯔꯒꯁꯨ ꯌꯥꯒꯅꯤ ꯑꯗꯨꯨꯒ ꯃꯄꯥꯟꯗ ꯊꯣꯛꯑꯒ ꯗꯤꯅ꯭ꯔꯒꯤ ꯆꯥꯕ ꯊꯛꯎꯒꯦ ꯍꯥꯏꯕꯁꯨ ꯌꯥꯒꯅꯤ ꯇꯧꯕꯇꯕꯨ ꯃꯄꯥꯟꯗ ꯊꯣꯛꯄ ꯑꯣꯏꯔꯒꯗꯤ ꯇꯥꯏꯃꯤꯡ ꯂꯩ ꯍꯥꯏꯔꯤꯕ ꯇꯥꯏꯃꯤꯡꯁꯤꯗ ꯊꯣꯛꯄꯤꯌꯨ ꯑꯗꯨꯒ ꯃꯄꯥꯟꯗ ꯊꯣꯛꯑꯒ ꯏꯁꯥꯒꯤ ꯑꯄꯥꯝꯕꯗꯨ ꯆꯣꯏꯁ ꯇꯧꯔꯒ ꯆꯥꯕꯤꯔꯨꯆꯣ ꯑꯗꯨꯒ ꯇꯥꯏꯃꯤꯡꯁꯤꯗ ꯅꯪꯅꯕ ꯑꯃꯨꯛ ꯆꯪꯕꯤꯔꯛꯎ ꯍꯥꯏꯅ ꯏꯟꯐꯣꯝ ꯇꯧꯔꯝꯃꯤ ꯇꯧꯕꯇꯕꯨ ꯑꯩꯅ ꯃꯐꯝꯗꯨꯒꯤ ꯑꯦꯔꯤꯌꯥꯗꯨꯒꯤ ꯀꯔꯤꯅꯣ ꯍꯥꯏꯕꯗ ꯍꯣꯇꯦꯜꯒꯤ ꯃꯔꯝꯗ ꯌꯥꯝꯅ ꯈꯪꯂꯨꯗꯕꯅ ꯃꯔꯝ ꯑꯣꯏꯔꯒ ꯈꯪꯂꯨꯗꯕꯅ ꯃꯔꯝ ꯑꯣꯏꯔꯒ ꯑꯩꯅ ꯃꯅꯨꯡꯗ ꯑꯗꯨꯝ ꯆꯥꯔꯒꯦ ꯈꯜꯂꯒ ꯃꯅꯨꯡꯗꯒꯤ ꯑꯗꯨꯝ ꯗꯤꯅꯔꯗꯨ ꯄꯥꯡꯊꯣꯛꯈꯤ ꯅꯣꯡꯉꯥꯜꯂꯒ ꯄꯨꯡ ꯃꯥꯄꯜꯒ ꯃꯤꯅꯠ ꯅꯤꯐꯨꯃꯉꯥ ꯅꯪꯅꯕ ꯑꯩ ꯋꯤꯡꯒꯔ ꯁ꯭ꯇꯦꯁꯟ ꯆꯠꯂꯤ ꯋꯤꯡꯒꯔ ꯁ꯭ꯇꯦꯁꯟꯗꯒꯤ ꯑꯩꯒꯤ ꯁꯤꯠ ꯃꯄꯥꯗ ꯀꯥꯈꯠꯂꯤ ꯗꯤꯃꯥꯄꯨꯔ ꯌꯧꯕ ꯒꯥꯔꯤ ꯑꯗꯨ ꯇꯣꯡꯉꯕ ꯃꯇꯨꯡꯗ ꯑꯩ ꯗꯤꯃꯥꯄꯨꯔ ꯌꯧꯁꯤꯜꯂꯤ ꯗꯤꯃꯥꯄꯨꯔꯗ ꯑꯍꯤꯡ ꯑꯃ ꯂꯩꯔꯕ ꯃꯇꯨꯡꯗ ꯍꯥꯟꯅꯒꯨꯝꯅ ꯍꯣꯇꯦꯜꯗ ꯂꯩꯔꯕ ꯃꯇꯨꯡꯗ ꯑꯩ ꯇ꯭ꯔꯦꯟ ꯇꯤꯛꯀꯦꯠ ꯀꯛꯑꯒ ꯇ꯭ꯔꯦꯟꯗꯒꯤ ꯆꯠꯂꯤ ꯇ꯭ꯔꯦꯟꯗꯨꯁꯨ ꯍꯥꯟꯅ ꯀꯛꯈꯤꯕ ꯇꯤꯛꯀꯦꯠ ꯑꯗꯨ ꯀꯦꯟꯁꯦꯟ ꯑꯣꯏꯈꯤꯕꯅ ꯃꯔꯝ ꯑꯣꯏꯔꯒ ꯑꯩ ꯈꯨꯗꯛꯇ ꯏꯃꯥꯔꯖꯦꯟꯁꯤ ꯇꯤꯛꯀꯦꯠ ꯑꯃ ꯀꯛꯈꯤ ꯇꯧꯕꯇꯕꯨ ꯏꯃꯥꯔꯖꯦꯟꯁꯤ ꯇꯤꯛꯀꯦꯠ ꯀꯛꯑꯕꯁꯨ ꯑꯩ ꯁ꯭ꯂꯤꯄ꯭ꯔ ꯀ꯭ꯂꯥꯁꯇ ꯆꯪꯁꯤꯜꯂꯒ ꯐꯝꯂꯨꯕꯅ ꯃꯔꯝ ꯑꯣꯏꯔꯒ ꯇꯤ ꯇꯤꯅ ꯑꯩꯕꯨ ꯐꯥꯈꯤ ꯐꯥꯏꯟ ꯊꯤꯈꯤ ꯂꯨꯄꯥ ꯆꯥꯇꯔꯨꯛ ꯐꯥꯏꯟ ꯊꯤꯈꯤ ꯑꯗꯨꯒ ꯔꯤꯖꯥꯔꯕꯦꯁꯟ ꯁꯤꯠ ꯁꯦꯝꯕꯤꯔꯝꯃꯤ ꯑꯗꯨꯕꯨ ꯇꯧꯕꯇꯕꯨ ꯔꯤꯖꯥꯔꯕꯦꯁꯟ ꯁꯤꯠ ꯁꯦꯝꯕꯤ ꯍꯥꯏꯔꯒꯁꯨ ꯋꯥꯏꯇꯤꯡ ꯂꯤꯁꯇ ꯑꯣꯏꯕꯅꯤꯅ ꯐꯅ ꯀꯨꯏꯅ ꯑꯩ ꯐꯝꯕꯗꯤ ꯐꯪꯈꯤꯗꯦ

ꯃꯔꯤꯅꯤ ꯆꯪꯕ ꯖꯔꯅꯤ ꯑꯗꯨꯗ ꯅꯨꯃꯤꯠ ꯅꯤꯅꯤ ꯑꯃꯗꯤ ꯑꯩ ꯁꯤꯠ ꯐꯪꯈꯤꯗꯦ ꯂꯦꯞꯄꯒ ꯆꯠꯈꯤ ꯋꯥꯃꯜꯂꯛꯄꯗꯒꯤ ꯑꯩꯒꯤ ꯈꯣꯡ ꯑꯁꯤꯐꯥꯎꯕ ꯄꯣꯝꯈꯠꯈꯤ ꯌꯥꯝꯅ ꯋꯥꯅ ꯅꯨꯃꯤꯠ ꯅꯤꯅꯤꯗꯨ ꯈꯥꯡꯈꯤ ꯑꯗꯨꯗꯒꯤ ꯑꯩꯒꯤ ꯁꯤꯠ ꯐꯪꯈꯤ ꯑꯗꯨꯗꯒꯤ ꯄꯣꯊꯥꯈꯤ ꯉꯥꯏꯍꯥꯛꯇꯪ ꯎꯏꯊꯔꯨꯔꯕ ꯃꯇꯨꯡꯗ ꯑꯩꯒꯤ ꯎꯔꯤꯕ ꯑꯩꯒꯤ ꯃꯥꯏꯟꯗ ꯂꯩꯔꯤꯕ ꯒꯣꯋꯥꯒꯤ ꯐꯖꯕ ꯑꯗꯨꯗꯨꯈꯛꯇꯪ ꯎꯔꯒ ꯑꯗꯨꯝ ꯂꯩ ꯑꯋꯥꯕ ꯄꯨꯝꯕ ꯀꯥꯎꯊꯣꯛꯈꯤ ꯑꯗꯨꯒ ꯎꯆꯤꯟ ꯅꯥꯆꯤꯟ ꯅꯨꯃꯤꯠ ꯅꯤꯅꯤ ꯑꯃꯗꯨ ꯃꯔꯤꯅꯤ ꯁꯨꯖꯟꯕ ꯑꯌꯨꯛꯇ ꯑꯩ ꯒꯣꯋꯥꯗ ꯊꯨꯡꯈꯤ ꯒꯣꯋꯥꯗ ꯊꯨꯡꯂꯕ ꯃꯇꯨꯡꯗ ꯑꯩꯒꯤ ꯏꯃꯥꯟꯅꯕꯗ ꯐꯣꯜ ꯇꯧꯏ ꯑꯩ ꯌꯧꯔꯛꯑꯦ ꯃꯐꯝꯁꯤꯗ ꯂꯩꯔꯦ ꯃꯐꯝꯁꯤꯗ ꯂꯩꯔꯦ ꯅꯍꯥꯛ ꯂꯧꯕ ꯂꯥꯎ ꯐꯔꯦ ꯏꯃꯥꯟꯅꯕ ꯉꯥꯏꯔꯦ ꯂꯩꯔꯝꯃꯣ ꯃꯐꯝꯗꯨꯗ ꯂꯦꯡꯗꯅ ꯑꯩ ꯂꯥꯛꯀꯦ ꯅꯪꯅ ꯈꯪꯉꯒꯗꯤ ꯇꯦꯛꯁꯤ ꯑꯃ ꯐꯥꯔꯒ ꯑꯦꯗ꯭ꯔꯦꯁ ꯍꯥꯏꯔꯛꯀꯦ ꯑꯗꯨꯗ ꯂꯥꯛꯑꯣ ꯍꯥꯏ ꯑꯩꯅ ꯑꯩ ꯂꯥꯛꯄꯕꯨꯗꯤ ꯉꯝꯒꯅꯤ ꯑꯗꯨꯕꯨ ꯚꯥꯏ ꯅꯪ ꯂꯥꯛꯑꯣ ꯑꯗꯨꯅ ꯍꯦꯟꯅ ꯐꯒꯗꯕ ꯃꯥꯜꯂꯦ ꯑꯩꯉꯣꯟꯗ ꯍꯥꯏꯔꯒ ꯑꯩꯅ ꯏꯃꯥꯟꯅꯕꯗꯨ ꯀꯧꯈꯤ ꯏꯃꯥꯟꯅꯕꯗꯨ ꯂꯥꯛꯏ ꯑꯩꯒꯤ ꯏꯅꯥꯛꯇ ꯀꯨꯏꯗꯦ ꯐꯤꯄꯇꯤꯟ ꯃꯤꯅꯠꯀꯤ ꯃꯅꯨꯡꯗ ꯏꯃꯥꯟꯅꯕꯗꯨ ꯊꯨꯡꯉꯩ ꯑꯗꯨꯒ ꯇꯦꯛꯁꯤ ꯑꯃ ꯐꯥꯔꯒ ꯑꯩꯈꯣꯏ ꯑꯅꯤ ꯃꯥꯒꯤ ꯔꯨꯝ ꯇꯥꯅ ꯆꯠꯂꯤ ꯀꯨꯏꯅ ꯎꯅꯗꯕꯒꯤ ꯍꯔꯥꯎꯕ ꯐꯣꯡꯗꯣꯛꯄ ꯑꯣꯏꯅ ꯑꯩꯈꯣꯏ ꯑꯅꯤ ꯌꯥꯝꯅ ꯅꯨꯡꯁꯤꯅꯅ ꯅꯣꯛꯃꯤꯟꯅꯩ ꯀꯔꯤꯒꯨꯝꯕ ꯑꯆꯥ ꯑꯊꯛ ꯑꯍꯥꯎ ꯑꯊꯨꯝ ꯃꯐꯝꯗꯨꯗ ꯐꯪꯕ ꯈꯔ ꯆꯥꯃꯤꯟꯅꯩ ꯊꯛꯃꯤꯟꯅꯩ ꯑꯗꯨꯕꯨ ꯀꯨꯏꯅ ꯎꯅꯗꯕ ꯃꯔꯝ ꯑꯣꯏꯔꯒ ꯒꯣꯋꯥꯁꯤꯗ ꯐꯪꯕ ꯌꯦꯟꯁꯥꯡꯗꯤ ꯃꯅꯤꯄꯨꯔꯗ ꯐꯪꯕ ꯌꯦꯟꯁꯥꯡꯗꯤ ꯐꯪꯉꯔꯣꯏ ꯒꯣꯋꯥꯁꯤꯗ ꯐꯪꯕ ꯌꯥꯝꯅ ꯍꯥꯎꯕ ꯌꯦꯟꯁꯥꯡ ꯑꯃ ꯊꯣꯡꯉꯒ ꯉꯁꯤꯗꯤ ꯆꯥꯃꯤꯟꯅꯁꯤ ꯍꯥꯏꯅ ꯏꯃꯥꯟꯅꯕꯗꯨꯅ ꯑꯩ ꯇ꯭ꯔꯤꯠ ꯇꯧꯒꯦ ꯍꯥꯏꯔꯛꯏ ꯃꯇꯝꯗꯨꯗ ꯇ꯭ꯔꯤꯠꯇꯤ ꯑꯩ ꯇꯧꯒꯦ ꯇꯧꯕꯇꯕꯨ ꯅꯪꯅ ꯊꯣꯡꯕꯤꯌꯨ ꯑꯩꯅ ꯋꯥꯔꯕꯅꯤꯅ ꯅꯪꯅ ꯊꯣꯡꯕꯤꯌꯨ ꯄꯩꯁꯥꯗꯤ ꯑꯩ ꯄꯨꯊꯣꯛꯆꯒꯦ ꯇ꯭ꯔꯤꯠꯇꯤ ꯑꯩ ꯇꯧꯖꯒꯦ ꯑꯩꯅ ꯍꯥꯏ ꯑꯗꯨꯕꯨ ꯑꯩꯈꯣꯏ ꯑꯅꯤ ꯈꯔ ꯅꯤꯡꯉꯥꯏ ꯁꯪꯗꯥꯟꯅꯩ ꯌꯥꯝꯅ ꯂꯨꯅꯕ ꯏꯃꯥꯟꯅꯕ ꯑꯣꯏꯕꯅꯤꯅ ꯐꯔꯦ ꯂꯥꯁꯇ ꯑꯩꯅ ꯈꯔ ꯄꯨꯊꯣꯛꯀꯦ ꯅꯪꯅ ꯈꯔ ꯄꯨꯊꯣꯛꯑꯣ ꯑꯗꯨꯒ ꯊꯣꯡꯃꯤꯟꯅꯁꯦ ꯑꯩꯅ ꯌꯥꯃꯟꯗꯕꯗꯒꯤ ꯄꯩꯁꯥꯗꯤ ꯑꯩꯅ ꯄꯨꯊꯣꯛꯏ ꯃꯥꯅ ꯊꯣꯡꯏ ꯑꯗꯨꯒ ꯍꯔꯥꯎꯅ ꯆꯥꯃꯤꯟꯅꯩ ꯑꯍꯤꯡꯗꯨꯗ ꯃꯥꯅ ꯆꯥꯛ ꯆꯥꯕ ꯂꯣꯏꯔꯒ ꯉꯥꯏꯍꯥꯛꯇꯪ ꯊꯣꯛꯎꯁꯤ ꯍꯥꯏꯔꯛꯏ ꯃꯇꯝꯗꯣ ꯅꯤꯡꯊꯝꯊꯥꯒꯤ ꯃꯇꯝꯅꯤ ꯅꯨꯃꯤꯗꯥꯡꯗ ꯒꯣꯋꯥꯗ ꯕꯥꯏꯛ ꯁꯣ ꯌꯥꯝꯅ ꯇꯧꯏ ꯕꯥꯏꯛ ꯁꯣ ꯇꯧꯕꯒꯤ ꯃꯐꯝꯗꯨ ꯌꯦꯡꯉꯨꯁꯤꯔ ꯍꯥꯏꯅ ꯆꯠꯂꯤ ꯑꯩꯈꯣꯏ ꯑꯅꯤ ꯆꯠꯂꯤ ꯃꯐꯝꯗꯨꯗ ꯕꯥꯏꯛ ꯁꯣ ꯇꯧꯔꯝꯃꯤ ꯒꯣꯋꯥ ꯍꯥꯏꯕ ꯁ꯭ꯇꯦꯠꯁꯦ ꯑꯅꯝꯕꯅ ꯄ꯭ꯔꯣꯇꯨꯒꯤꯁ ꯉꯥꯛꯇ ꯌꯥꯝꯅ ꯂꯩꯔꯝꯃꯤ ꯏꯟꯗꯤꯌꯥꯒꯤ ꯁ꯭ꯇꯦꯠ ꯑꯣꯏꯔꯒꯁꯨ ꯄ꯭ꯔꯣꯇꯨꯒꯤꯁ ꯌꯥꯝꯅ ꯂꯩ ꯃꯈꯣꯏꯒꯤ ꯃꯦꯟ ꯂꯦꯡꯒꯣꯏꯁꯁꯤ ꯏꯪꯂꯤꯁꯀ ꯄ꯭ꯔꯣꯇꯨꯒꯨꯏꯁꯀ ꯑꯣꯏꯔꯝꯃꯤ ꯑꯗꯨꯕꯨ ꯑꯩꯈꯣꯏꯗ ꯄ꯭ꯔꯣꯇꯨꯒꯨꯏꯁ ꯂꯣꯟꯗꯤ ꯈꯪꯗꯦ ꯏꯪꯂꯤꯁꯄꯨꯗꯤ ꯈꯪꯕꯅꯤꯅ ꯑꯗꯨꯝ ꯋꯥꯔꯤ ꯋꯥꯇꯥꯏ ꯁꯥꯅꯩ ꯁꯥꯟꯅꯔꯒꯁꯨ ꯃꯣꯏ ꯕꯥꯏꯠ ꯁꯣꯗꯨ ꯌꯦꯡꯕꯗꯒꯤ ꯍꯦꯟꯕ ꯑꯩꯈꯣꯏꯅ ꯀꯔꯤꯁꯨ ꯇꯧꯕꯗꯤ ꯉꯝꯈꯤꯗꯦ ꯑꯗꯨꯕꯨ ꯌꯦꯡꯏ ꯌꯥꯝꯅ ꯅꯨꯉꯥꯏꯈꯤ ꯅꯨꯃꯤꯗꯥꯡꯗꯨꯒꯤ ꯑꯣꯏꯅ ꯕꯥꯏꯠ ꯁꯣꯗꯨꯈꯛ ꯌꯦꯡꯏ ꯑꯗꯨꯒ ꯅꯣꯡꯉꯥꯜꯂꯒ ꯏꯃꯥꯟꯅꯕꯗꯨꯅ ꯐꯖ ꯐꯖꯔꯕ ꯃꯐꯝ ꯀꯌꯥꯃꯔꯨꯝ ꯄꯨꯕꯤ ꯃꯥꯗꯤ ꯃꯐꯝꯗꯨꯗ ꯀꯨꯏꯅ ꯂꯩꯔꯕꯅꯤꯅ ꯃꯐꯝꯗꯨꯗꯒꯤ ꯃꯃꯥꯟꯅꯕ ꯃꯃꯥꯟꯅꯕꯤ ꯀꯌꯥ ꯑꯃꯁꯨ ꯃꯥꯒꯤ ꯑꯣꯏꯗꯨꯅ ꯂꯩꯔꯝꯃꯤ ꯍꯥꯏꯔꯤꯕ ꯃꯃꯥꯟꯅꯕꯤ ꯃꯃꯥꯟꯅꯕꯤꯁꯤꯡꯗꯨꯒꯤ ꯃꯃꯥꯡꯗ ꯏꯃꯥꯟꯅꯕꯅ ꯑꯩꯕꯨ ꯄꯨꯔꯒ ꯂꯣꯏꯅ ꯁꯛꯈꯪ ꯃꯥꯏꯈꯪꯅꯍꯜꯂꯤ ꯃꯅꯤꯄꯨꯔ ꯃꯆꯥ ꯑꯇꯣꯞꯄ ꯀꯌꯥ ꯑꯃꯁꯨ ꯂꯩꯔꯝꯃꯤ ꯁꯦꯛꯃꯥꯏꯖꯤꯡꯗꯒꯤ ꯕꯁꯟꯇ ꯀꯧꯕ ꯑꯃꯁꯨ ꯂꯩꯔꯝꯃꯤ ꯍꯥꯏꯔꯤꯕ ꯌꯨꯝꯗꯨꯗ ꯑꯍꯤꯡ ꯑꯃ ꯂꯦꯛꯑꯦ ꯑꯗꯨꯒ ꯀꯣꯏꯕ ꯌꯥꯕ ꯀꯣꯏꯔꯛꯏ ꯊꯥ ꯑꯃ ꯑꯅꯤꯅꯤ ꯑꯩꯅ ꯃꯐꯝꯗꯨꯗ ꯂꯩꯔꯝꯕ ꯑꯗꯨꯗꯨꯒ ꯑꯃꯨꯛ ꯑꯔꯣꯏꯕ ꯑꯣꯏꯅ ꯃꯍꯥꯛꯅ ꯕꯤꯁ ꯃꯄꯥꯟꯗ ꯄꯨꯏ ꯄꯨꯔꯕ ꯃꯇꯨꯡꯗ ꯖꯍꯥꯖ ꯃꯅꯨꯡꯗ ꯁꯥꯕ ꯔꯦꯁꯇꯨꯔꯦꯟ ꯑꯃꯒꯤ ꯃꯅꯨꯡꯗ ꯄꯨꯁꯤꯜꯂꯤ ꯍꯥꯏꯔꯤꯕ ꯔꯦꯁꯇꯨꯔꯦꯟꯗꯨꯒꯤ ꯃꯅꯨꯡꯗ ꯑꯉꯛꯄ ꯐꯪꯅ ꯅꯨꯉꯥꯏꯕ ꯃꯐꯝꯅꯤ ꯑꯗꯨꯕꯨ ꯑꯩꯈꯣꯏꯅ ꯃꯇꯝꯗꯨꯗ ꯃꯐꯝꯗꯨꯗ ꯀꯨꯏꯅ ꯂꯩꯕ ꯌꯥꯗꯕ ꯃꯔꯝꯅ ꯑꯩꯈꯣꯏ ꯊꯣꯛꯂꯛꯈꯤ ꯏꯃꯥꯟꯅꯕꯗꯨꯅ ꯌꯦꯡꯕ ꯌꯥꯕ ꯌꯦꯡꯍꯜꯂꯕ ꯃꯇꯨꯡꯗ ꯑꯩꯅ ꯑꯃꯨꯛ ꯍꯜꯂꯒꯦ ꯍꯥꯏꯅ ꯌꯨꯝꯗ ꯊꯣꯛꯂꯛꯈꯤ ꯌꯨꯝꯗ ꯊꯣꯛꯂꯛꯄ ꯃꯇꯝꯗ ꯑꯩꯗꯤ ꯑꯃꯨꯛ ꯗꯥꯏꯔꯦꯛ ꯒꯣꯋꯥ ꯇꯨ ꯗꯤꯃꯥꯄꯨꯔ ꯂꯥꯛꯀꯗꯕ ꯑꯣꯏꯗꯦ ꯗꯦꯜꯂꯤꯗ ꯑꯩꯒꯤ ꯀꯀꯥ ꯑꯃ ꯂꯩ ꯀꯀꯥꯗꯨꯅ ꯗꯦꯜꯂꯤꯗ ꯆꯪꯉꯛꯈꯣ ꯍꯥꯏꯔꯛꯈꯤ ꯗꯦꯜꯂꯤꯗ ꯑꯃꯨꯛ ꯀꯨꯝꯃꯤ ꯗꯦꯜꯂꯤꯗ ꯅꯨꯃꯤꯠ ꯇꯔꯥꯅꯤꯃꯨꯛ ꯂꯩꯔꯝꯃꯤ ꯗꯦꯜꯂꯤꯗ ꯀꯀꯥꯅ ꯅꯨꯃꯤꯠ ꯇꯔꯥꯅꯤꯃꯨꯛ ꯂꯩꯔꯝꯕꯗꯣ ꯀꯀꯥꯗꯤ ꯌꯨꯝ ꯊꯣꯛꯇꯕ ꯀꯨꯏꯔꯦ ꯃꯥꯗꯤ ꯁꯤꯄꯥꯍꯤ ꯑꯣꯏ ꯁꯤꯄꯥꯍꯤ ꯑꯣꯏꯕꯅꯤꯅ ꯌꯨꯝ ꯊꯣꯛꯇꯕ ꯀꯨꯏꯔꯦ ꯀꯀꯥꯅ ꯌꯨꯝꯗ ꯄꯤꯅꯤꯡꯕ ꯀꯀꯥꯒꯤ ꯐꯦꯃꯂꯤ ꯄꯨꯂꯞ ꯂꯩꯕꯅꯤ ꯀꯀꯥꯅ ꯌꯨꯝꯗ ꯄꯤꯅꯤꯡꯕ ꯀꯀꯥꯒꯤ ꯃꯥꯃꯥꯈꯣꯏ ꯕꯥꯕꯥꯈꯣꯏꯒꯤ ꯈꯨꯗꯣꯜ ꯈꯔ ꯇꯝꯅꯤꯡꯕꯖꯥꯠꯅꯤ ꯍꯥꯏꯔꯤꯕ ꯈꯨꯗꯣꯜꯁꯤꯡ ꯑꯗꯨ ꯄꯨꯔꯒ ꯊꯣꯛꯈꯣ ꯍꯥꯏꯅ ꯑꯩꯕꯨ ꯀꯧꯕ ꯑꯣꯏꯔꯝꯃꯤ ꯇꯧꯕꯇꯕꯨ ꯀꯀꯥꯅꯁꯨ ꯑꯩ ꯎꯕꯗ ꯌꯥꯝꯅ ꯍꯔꯥꯎꯅ ꯌꯥꯝꯅ ꯂꯨꯅ ꯇꯧꯕꯤ ꯍꯥꯏꯔꯤꯕ ꯈꯨꯗꯣꯜꯁꯤꯡꯗꯣ ꯄꯤꯅꯤꯡꯕꯒꯤꯇ ꯅꯠꯇꯅ ꯃꯍꯥꯛꯀꯤ ꯃꯆꯥꯇ ꯃꯆꯥꯒꯨꯝꯅ ꯌꯥꯝꯅ ꯂꯨꯅ ꯇꯧꯕꯤ ꯑꯩꯕꯨ ꯀꯣꯏꯅꯤꯡꯕ ꯆꯠꯅꯤꯡꯕ ꯂꯩꯔꯒꯁꯨ ꯆꯠꯂꯨꯆꯣ ꯃꯥꯅ ꯇꯦꯛꯁꯤ ꯕꯨꯛ ꯇꯧꯕꯤꯒꯦ ꯅꯪꯅ ꯀꯣꯏꯅꯤꯡꯕ ꯆꯠꯅꯤꯡꯕ ꯂꯩꯔꯨꯆꯣ ꯆꯠꯂꯨꯆꯣ ꯀꯩꯒꯨꯝꯕ ꯈꯪꯗ꯭ꯔꯕꯁꯨ ꯐꯣꯜ ꯇꯧꯔꯒ ꯍꯦꯛꯇ ꯍꯥꯏꯔꯛꯎ ꯗꯦꯜꯂꯤ ꯃꯐꯝ ꯑꯃꯗꯒꯤ ꯍꯦꯛꯇ ꯑꯩꯅ ꯅꯪꯕꯨ ꯃꯇꯦꯡ ꯄꯥꯡꯕ ꯉꯝꯒꯅꯤ ꯍꯥꯏꯅ ꯍꯥꯏꯔꯛꯏ ꯑꯗꯨꯕꯨ ꯐꯠꯇꯕ ꯌꯥꯝꯅ ꯂꯩꯕꯅꯤ ꯆꯦꯛꯁꯤꯟꯅꯗꯤ ꯆꯠꯂꯨ ꯍꯥꯏ ꯑꯗꯨꯕꯨ ꯅꯣꯡꯃꯗꯤ ꯑꯩ ꯀꯣꯏꯕ ꯆꯠꯂꯤ ꯗꯦꯜꯂꯤꯒꯤ ꯃꯐꯝ ꯈꯔꯗ ꯀꯣꯏꯕ ꯆꯠꯂꯤ ꯆꯠꯂꯕ ꯃꯇꯨꯡꯗ ꯑꯃꯨꯛ ꯍꯜꯂꯛꯑꯦ ꯑꯗꯨꯒ ꯀꯀꯥꯅ ꯄꯤꯕ ꯄꯣꯠ ꯆꯩꯁꯤꯡꯗꯣ ꯄꯨꯔꯒ ꯅꯣꯡꯉꯥꯜꯂꯒ ꯑꯩ ꯗꯦꯜꯂꯤꯒꯤ ꯑꯅꯟ ꯕꯤꯍꯥꯔ ꯁ꯭ꯇꯦꯁꯟꯗꯒꯤ ꯇꯤꯛꯀꯦꯠ ꯀꯛꯑꯒ ꯗꯤꯃꯥꯄꯨꯔ ꯇꯥꯟꯅ ꯑꯃꯨꯛ ꯊꯣꯛꯂꯛꯏ ꯊꯣꯛꯂꯛꯄ ꯃꯇꯝꯗꯗꯤ ꯑꯩ ꯀꯀꯥꯅ ꯉꯟꯅ ꯇꯤꯛꯀꯦꯠ ꯀꯛꯄꯤꯈꯤꯕꯅ ꯇꯤꯛꯀꯦꯠ ꯐꯪꯉꯦ ꯑꯩ ꯅꯨꯉꯥꯏꯅ ꯃꯐꯝꯗꯨꯗ ꯄꯣꯠ ꯆꯩꯁꯨ ꯌꯥꯝꯅ ꯌꯥꯎꯔꯛꯏ ꯑꯩꯒꯤꯁꯨ ꯂꯩꯔꯛꯏ ꯏꯃꯥꯟꯅꯕꯅ ꯄꯤꯔꯛꯄꯁꯨ ꯀꯌꯥꯅꯤ ꯀꯀꯥꯅ ꯄꯤꯔꯛꯄꯁꯨ ꯀꯌꯥꯅꯤ ꯑꯩꯒꯤꯁꯨ ꯂꯩꯖꯕ ꯀꯌꯥꯅꯤ ꯑꯗꯨ ꯃꯌꯥꯝꯗꯨꯒ ꯑꯩꯒꯤ ꯍꯤꯞꯐꯝꯗꯒꯤ ꯂꯦꯡꯗꯅ ꯊꯣꯛꯇꯅ ꯂꯩ ꯇ꯭ꯔꯦꯟ ꯃꯅꯨꯡꯗ ꯆꯥꯅꯕ ꯊꯛꯅꯕ ꯌꯣꯜꯂꯛꯄ ꯃꯌꯥꯝꯁꯤꯡꯗꯨ ꯂꯩꯔꯒ ꯑꯣꯏꯅ ꯆꯥꯔꯒ ꯂꯥꯛꯏ ꯃꯄꯥꯟꯗ ꯊꯣꯛꯈꯤꯗꯦ ꯃꯔꯝꯗꯤ ꯇ꯭ꯔꯦꯟ ꯃꯅꯨꯡꯗ ꯐꯠꯇꯕ ꯌꯥꯝꯅ ꯂꯩꯕꯅꯤꯅ ꯄꯣꯠ ꯆꯩ ꯃꯥꯡꯈꯤꯗ꯭ꯔ ꯍꯥꯏꯅ ꯁꯦꯟꯅꯔꯒ ꯑꯗꯨꯝ ꯊꯣꯛꯂꯛꯈꯤ ꯌꯧꯔꯛꯈꯤ ꯑꯩ ꯗꯤꯃꯥꯄꯨꯔ ꯌꯧꯔꯛꯑꯕ ꯃꯇꯨꯡ ꯗꯤꯃꯥꯄꯨꯔꯗꯒꯤ ꯑꯃꯨꯛ ꯋꯤꯡꯒ꯭ꯔꯗ ꯆꯠꯂꯔꯣꯏ ꯄꯣꯠꯁꯤ ꯌꯥꯝꯕꯅꯤꯅ ꯕꯁꯇ ꯆꯠꯂꯒꯦ ꯍꯥꯏꯅ ꯕꯁꯀꯤ ꯇꯤꯛꯀꯦꯠ ꯀꯛꯏ ꯀꯥꯎꯟꯇꯔꯗ ꯆꯪꯁꯤꯜꯂꯒ ꯕꯁꯀꯤ ꯇꯤꯛꯀꯦꯠꯅ ꯆꯥꯇꯔꯨꯛ ꯑꯣꯏꯔꯝꯃꯤ ꯋꯥꯡꯒ꯭ꯔꯒꯤ ꯇꯤꯛꯀꯦꯠꯅ ꯆꯅꯤ ꯍꯦꯜꯂꯒ ꯂꯩꯔꯝꯃꯤ ꯑꯗꯨꯕꯨ ꯕꯁꯇ ꯊꯣꯛꯂꯛꯏ ꯕꯁꯇꯒꯤ ꯏꯝꯐꯥꯜ ꯊꯨꯡꯉꯦ ꯏꯝꯐꯥꯜꯗ ꯍꯥꯟꯅꯒꯤ ꯍꯣꯇꯦꯜꯗ ꯑꯃꯨꯛ ꯆꯪꯏ ꯆꯪꯉꯕ ꯃꯇꯨꯡꯗ ꯑꯩꯁꯦ ꯆꯪꯉꯕ ꯃꯇꯨꯡꯗ ꯑꯩꯁꯦ ꯂꯩꯔꯦ ꯑꯗꯨꯒ ꯌꯨꯝꯗ ꯑꯃꯨꯛ ꯅꯣꯡꯉꯥꯜꯂꯒ ꯍꯜꯂꯤ ꯅꯣꯡꯉꯥꯜꯂꯒ ꯍꯟꯕ ꯃꯇꯝꯗꯗꯤ ꯑꯩ ꯚꯦꯟꯗ ꯆꯠꯇꯔꯦ ꯑꯩꯒꯤ ꯇꯣꯉꯥꯟꯕ ꯑꯩꯒꯤ ꯇꯣꯉꯥꯟꯕ ꯒꯥꯔꯤ ꯑꯃ ꯕꯨꯛ ꯇꯧꯔꯦ ꯑꯗꯨꯒ ꯆꯠꯂꯦ ꯄꯣꯠꯇꯨ ꯌꯥꯝꯃꯟꯕꯅ ꯑꯣꯏꯅ ꯃꯣꯔꯦ ꯌꯧꯕꯀꯥꯟꯗ ꯂꯨꯄꯥ ꯂꯤꯁꯤꯡ ꯑꯍꯨꯝ ꯂꯧꯒꯅꯤ ꯍꯥꯏ ꯑꯩꯅ ꯄꯤꯊꯣꯛꯑꯒ ꯆꯠꯈꯤ ꯑꯁꯨꯝꯅ ꯇꯧꯔꯒ ꯌꯥꯝꯅꯁꯨ ꯅꯨꯉꯥꯏꯈꯤ ꯌꯥꯝꯅꯁꯨ ꯍꯔꯥꯎꯈꯤ ꯏꯃꯥꯟꯅꯕ ꯎꯅꯕꯒꯤ ꯑꯁꯨꯝꯅ ꯇꯧꯔꯒ ꯑꯩꯒꯤ ꯖꯔꯅꯤꯗꯨ ꯂꯣꯏꯁꯤꯟꯈꯤ